ꯑꯩꯅ ꯍꯝꯃꯔ ꯑꯃ ꯍꯪꯆꯤꯠ ꯑꯣꯟꯂꯥꯏꯟꯗꯒꯤ ꯂꯧꯖꯈꯤꯕꯅꯤ ꯑꯗꯨ ꯃꯥꯁꯤ ꯁꯤꯖꯤꯟꯅꯕꯗ ꯑꯗꯨꯛꯀꯤ ꯃꯇꯤꯛ ꯅꯨꯡꯉꯥꯏꯇꯦ ꯅꯨꯡꯉꯥꯏꯇꯕꯒꯤ ꯃꯊꯛꯇ ꯃꯈꯣꯏꯅ ꯀꯛꯈ꯭ꯔꯤꯕ ꯇꯥꯏꯃꯤꯡ ꯊꯥꯔꯛꯈꯤꯕ ꯇꯥꯏꯃꯤꯡ ꯑꯗꯨ ꯌꯥꯝꯅ ꯗꯤꯂꯦꯠ ꯍꯥꯏꯕꯗꯤ ꯌꯥꯝꯅ ꯊꯦꯡꯊꯅ ꯂꯥꯛꯏ ꯊꯦꯡꯊꯕ ꯂꯥꯛꯄꯗ ꯅꯠꯇꯅ ꯄꯩꯁꯥꯁꯨ ꯑꯗꯨꯛꯀꯤ ꯃꯇꯤꯛ ꯋꯥꯡꯅ ꯂꯧꯈꯤ ꯑꯗꯨꯕꯨ ꯋꯥꯡꯅ ꯂꯧꯈꯤ ꯍꯥꯏꯗꯅ ꯁꯤꯖꯤꯟꯅꯕ ꯅꯨꯡꯉꯥꯏꯕ꯭ꯔꯁꯨ ꯅꯨꯡꯉꯥꯏꯇꯕ ꯃꯔꯝꯗꯤ ꯃꯥꯒꯤ ꯄꯥꯜꯂꯤꯕ ꯁꯦꯠꯁꯤꯡ ꯑꯗꯨ ꯅꯥꯇꯩ ꯅꯤꯌꯣꯝ ꯆꯥꯗꯅ ꯄꯥꯜꯂꯛꯏ ꯃꯔꯝꯗꯤ ꯁꯤꯖꯤꯟꯅꯕꯗ ꯐꯠ ꯐꯠꯁꯨ ꯅꯥꯟꯊꯣꯛꯏ ꯑꯗꯨꯛꯀꯤ ꯃꯇꯤꯛ ꯅꯨꯡꯉꯥꯏꯇꯕ ꯃꯔꯝꯅ ꯃꯁꯤꯒꯤ ꯍꯝꯃꯔ ꯑꯁꯦ ꯍꯥꯏꯔꯤꯕ ꯄ꯭ꯔꯗꯛ ꯑꯗꯨꯗꯒꯤ ꯂꯧꯕꯤꯗꯅꯤꯉꯥꯏꯒꯤ ꯑꯃꯁꯨꯡ ꯃꯤꯌꯥꯝꯅ ꯈꯪꯕꯤ ꯈꯪꯕꯤꯔꯒ ꯑꯇꯣꯞꯄ ꯑꯐꯕ ꯄ꯭ꯔꯗꯛꯁꯤꯡꯗꯒꯤ ꯂꯧꯕꯤꯅꯤꯉꯥꯏꯒꯤ ꯑꯩꯅ ꯍꯥꯏꯖꯔꯤ